ꯑꯥ ꯍꯜꯂꯣ ꯑꯣ ꯍꯣꯏ ꯃꯥꯅꯤ ꯀꯩ ꯃꯇꯥꯡꯒꯤꯗꯃꯛꯅꯣ ꯑꯣ ꯍꯌꯦꯡꯁꯦ ꯑꯩꯈꯣꯏ ꯑꯁꯤ ꯂꯣꯀꯦꯜꯗ ꯈꯔ ꯃꯤꯇꯤꯡ ꯂꯩ ꯃꯤꯇꯤꯡ ꯂꯩꯌꯦꯕꯀꯣ ꯑꯗꯣ ꯅꯪ ꯄꯨꯡ ꯀꯌꯥꯗ ꯑꯁꯤꯗ ꯌꯥꯎꯔꯛꯀꯦꯔꯥ ꯑꯣ ꯑꯗꯨ ꯑꯣꯏꯔꯗꯤ ꯑꯩꯁꯦ ꯃꯤꯇꯤꯡꯁꯦ ꯃꯣꯏ ꯄꯨꯡ ꯇꯨ ꯅꯨꯟꯗ ꯑꯗꯨꯝ ꯂꯩꯗꯤ ꯂꯩꯌꯦ ꯑꯗꯨ ꯑꯗꯨ ꯑꯣꯏꯔꯗꯤ ꯅꯪ ꯑꯗꯨꯝ ꯑꯌꯨꯛꯇ ꯂꯥꯛꯑꯣ ꯑꯗꯨꯒ ꯑꯥꯐꯇꯔ ꯏꯂꯕꯦꯟ ꯄꯨꯡ ꯇꯔꯥꯒꯨꯝꯕꯗ ꯑꯗꯨꯝ ꯍꯟꯕ ꯌꯥꯏꯀꯣ ꯅꯪꯁꯨ ꯍꯥ ꯀꯔꯤ ꯍꯥꯏꯕ ꯍꯣꯏ ꯅꯪ ꯅꯪ ꯅꯪ ꯅꯪꯒꯤ ꯑꯦꯁꯤꯁꯇꯦꯟ ꯑꯗꯨꯒ ꯅꯪꯅ ꯀꯅꯥ ꯀꯅꯥ ꯋꯤꯛꯅꯦꯁ ꯇꯧꯅꯤꯡꯕ꯭ꯔꯥ ꯀꯔꯤ ꯀꯔꯤ ꯅꯣꯏ ꯆꯦꯛ ꯇꯧꯅꯤꯡꯕ꯭ꯔꯥ ꯅꯠꯇ꯭ꯔꯒ ꯅꯣꯏ ꯀꯔꯤ ꯀꯔꯤ ꯃꯣꯗꯤꯐꯥꯏ ꯇꯧꯅꯤꯡꯕ꯭ꯔꯥ ꯍꯥꯏꯕꯗꯨ ꯍꯌꯦꯡ ꯅꯣꯏꯅ ꯗꯣꯀꯨꯃꯦꯟꯁ ꯄꯥꯏꯔꯒ ꯑꯗꯨꯒ ꯑꯗꯨꯝ ꯋꯥꯔꯤ ꯁꯥꯟꯅꯁꯦ ꯑꯗꯨꯒ ꯅꯪꯒꯤ ꯗꯣꯀꯨꯃꯦꯟꯒ ꯑꯩꯈꯣꯏ ꯗꯣꯀꯨꯃꯦꯟꯒꯅ ꯍꯣꯔꯦꯟ ꯄꯩꯁꯥꯒꯤ ꯃꯊꯪꯗ ꯑꯗꯨꯝ ꯇꯞꯅ ꯋꯥꯔꯤ ꯁꯥꯁꯦ ꯍꯥꯏꯕꯗꯤ ꯅꯣꯏꯁꯨ ꯎꯗꯕꯅꯤꯅ ꯄꯤꯛꯆꯔ ꯁꯣꯁꯦꯜ ꯃꯦꯗꯤꯌꯥ ꯈꯛꯇ ꯎꯕꯅꯤꯅ ꯍꯣꯔꯦꯟ ꯀꯔꯤ ꯀꯔꯥ ꯑꯣꯏꯔꯗꯤ ꯅꯣꯏ ꯃꯤꯠꯅ ꯎꯕꯗꯨꯅ ꯐꯩꯅꯀꯣ ꯑꯧ ꯑꯗꯨ ꯅꯣꯏ ꯃꯤ ꯀꯌꯥꯒꯨꯝꯕꯗꯤ ꯄ꯭ꯂꯥꯟ ꯇꯧꯕ꯭ꯔꯥ ꯂꯥꯛꯃꯤꯅꯩ ꯑꯁꯤꯗ

ꯍꯣꯏ ꯌꯥꯏ ꯑꯗꯨꯁꯨ ꯑꯗꯨ ꯅꯣꯏ ꯂꯥꯛꯂꯗꯤ ꯈꯔ ꯉꯟꯅ ꯅꯣꯏꯁꯨ ꯑꯊꯨꯕꯗ ꯍꯟꯕ ꯌꯥꯕꯒꯤꯗꯃꯛ ꯑꯗꯨꯝ ꯇꯥꯏꯃꯤꯡ ꯑꯣꯏꯅ ꯂꯥꯛꯑꯣꯀꯣ ꯑꯩꯁꯨ ꯃꯤꯇꯤꯡ ꯂꯩꯕꯅꯤꯅ ꯑꯦ ꯑꯦ ꯍꯌꯦꯡꯅ ꯊꯦꯡꯅꯁꯦ ꯑꯗꯨꯗꯤ ꯍꯣꯏ ꯍꯣꯏ